ꯑꯩꯅ ꯍꯟꯖꯤꯟ ꯍꯟꯖꯤꯟ ꯄꯥꯈ꯭ꯔꯕ ꯂꯥꯏꯔꯤꯛ ꯑꯗꯨꯗꯤ ꯈꯨꯗꯣꯟ ꯀꯧꯏ ꯑꯩꯅ ꯍꯟꯖꯤꯟ ꯍꯟꯖꯤꯟ ꯑꯗꯨꯝ ꯄꯥꯅꯤꯡꯂꯤꯕꯒꯤ ꯃꯔꯝꯗꯤ ꯂꯥꯏꯔꯤꯛ ꯑꯗꯨꯗ ꯂꯝ ꯀꯣꯏꯕꯒꯤ ꯃꯈꯟ ꯃꯈꯟ ꯃꯤ ꯊꯦꯡꯅꯕꯒꯤ ꯃꯌꯥꯝ ꯑꯃ ꯌꯥꯎꯏ ꯃꯔꯝ ꯑꯗꯨꯅ ꯑꯩꯅ ꯌꯥꯝꯅ ꯄꯥꯝꯖꯕꯅꯤ ꯍꯣꯏ ꯐꯤꯂꯝ ꯑꯣꯏꯅ ꯄꯨꯊꯣꯛꯂꯕꯗꯤ ꯃꯤꯠꯃꯥꯡꯗ ꯂꯣꯏꯅ ꯎꯕ ꯐꯪꯂꯅꯤ ꯌꯥꯝꯅ ꯍꯦꯟꯅ ꯅꯨꯉꯥꯏꯒꯅꯤ